ꯖꯤꯂꯥ ꯑꯁꯤꯗ ꯃꯤꯌꯥꯝꯅ ꯄꯥꯝꯅ ꯆꯥꯅꯔꯤꯕ ꯃꯊꯦꯜꯁꯤꯡꯗꯤ ꯎꯇꯤ ꯊꯣꯡꯕ ꯍꯋꯥꯏ ꯆꯥꯒꯦꯝꯄꯣꯝꯕ ꯀꯥꯡꯁꯣꯏ ꯏꯔꯣꯟꯕ ꯑꯁꯤꯅꯤ ꯃꯊꯦꯜꯁꯤꯡ ꯑꯁꯤ ꯏꯁꯥꯒꯤ ꯏꯁꯥꯒꯤ ꯏꯪꯈꯣꯜꯗ ꯂꯣꯏꯅ ꯐꯪꯉꯤ

ꯀꯌꯥ ꯑꯃ ꯎꯠꯄ ꯐꯪꯉꯤ ꯑꯗꯨꯒ ꯃꯐꯝ ꯑꯁꯤꯒꯤ ꯃꯤꯑꯣꯏꯁꯤꯡꯅ ꯆꯤꯟꯖꯥꯛ ꯑꯁꯤ ꯀꯔꯥꯏꯗ ꯆꯥꯒꯗꯒꯦ ꯍꯥꯏ ꯇꯥꯔꯒꯗꯤ ꯃꯍꯥꯛꯀꯤ ꯎꯁꯣꯞ ꯃꯦꯂꯥꯒꯨꯝꯕ ꯊꯣꯛꯄ ꯃꯇꯝ ꯑꯃꯗꯤ ꯌꯨꯝꯒꯤ ꯀꯨꯝꯍꯩ ꯍꯔꯥꯎ ꯑꯃꯗꯤ ꯀꯔꯃ ꯊꯣꯛꯄꯗ ꯑꯌꯥꯝꯕ ꯆꯥꯅꯩ ꯍꯦꯟꯅ ꯑꯩꯈꯣꯏꯅ ꯆꯥꯒꯦ ꯍꯥꯏ ꯇꯥꯔꯒꯗꯤ ꯍꯣꯇꯦꯜꯒꯨꯝꯕꯗꯁꯨ ꯑꯗꯨꯃꯛ ꯂꯣꯏꯅ ꯐꯪꯉꯤ ꯍꯥꯏꯔꯤꯕ ꯃꯊꯦꯜꯁꯤꯡ ꯑꯁꯤ